ꯍꯧꯖꯤꯛꯀꯤ ꯃꯇꯝꯁꯤꯗ ꯇꯦꯛꯅꯣꯂꯣꯖꯤꯅ ꯗꯦ ꯇꯨꯗꯦ ꯂꯥꯏꯞꯇ ꯌꯥꯝꯅ ꯏꯝꯄꯣꯔꯇꯦꯟ ꯔꯣꯜ ꯑꯃ ꯄ꯭ꯂꯦ ꯇꯧꯋꯦꯕ ꯍꯥꯏꯗꯤ ꯇꯤꯀꯦꯠ ꯕꯨꯀꯤꯡꯒꯤ ꯍꯥꯏꯔꯒꯅ ꯇꯤꯀꯦꯠ ꯕꯨꯀꯤꯡꯁꯨ ꯑꯣꯟꯂꯥꯏꯟ ꯄ꯭ꯂꯦꯠꯐꯣꯝ ꯃꯣꯕꯥꯏꯜ ꯑꯦꯞꯁ ꯀꯥꯏ ꯀꯥꯏꯗꯅꯣ ꯑꯗꯨꯝ ꯕꯨꯛ ꯇꯧꯕ ꯌꯥꯏ ꯇ꯭ꯔꯥꯕꯦꯂꯔꯁꯤꯡꯕꯨ ꯑꯗꯨꯝ ꯀꯟꯚꯤꯅꯦꯟꯂꯤ ꯑꯣꯏꯕ ꯌꯥꯝꯅ ꯑꯦꯕ꯭ꯔꯤ ꯃꯐꯝ ꯋꯥꯔꯜꯒꯤ ꯑꯦꯅꯤ ꯄꯥꯔꯠꯇ ꯂꯩꯕ ꯀꯥꯟꯗ ꯑꯗꯨꯝ ꯕꯨꯛ ꯇꯧꯕ ꯌꯥꯏ ꯍꯥꯏꯗꯤ ꯉꯁꯥꯏꯒꯤ ꯐꯤꯖꯤꯀꯦꯜ ꯇꯤꯀꯦꯠ ꯀꯥꯎꯟꯇꯔ ꯚꯤꯁꯤꯠ ꯇꯧꯕꯒꯤ ꯗꯔꯀꯥꯔ ꯇꯥꯔꯛꯇꯦꯕ ꯍꯣꯇꯦꯜ ꯕꯨꯀꯤꯡꯁꯨ ꯁꯤꯃꯤꯂꯥꯔꯂꯤ ꯉꯁꯥꯏꯒꯤ ꯇ꯭ꯔꯥꯕꯦꯂꯔꯁꯤꯡꯅ ꯇꯤꯀꯦꯠ ꯕꯨꯛ ꯇꯧꯈꯤꯕ ꯑꯗꯨꯃꯥꯏꯅ ꯑꯗꯨꯝ ꯁꯦꯝ ꯋꯦꯗ ꯃꯣꯕꯥꯏꯜꯗꯒꯤ ꯕꯨꯛ ꯇꯧꯕ ꯌꯥꯏ ꯍꯥꯏꯗꯤ ꯄ꯭ꯔꯥꯏꯖꯁꯨ ꯀꯝꯄꯤꯌꯔ ꯇꯧꯕ ꯌꯥꯏ ꯑꯍꯣꯡꯕ ꯑꯇꯥꯡꯕ ꯍꯥꯏꯗꯤ ꯌꯥꯝꯅ ꯏꯁ ꯑꯣꯐ ꯑꯦꯛꯁꯦꯁ ꯑꯣꯏꯍꯜꯂꯦ ꯑꯗꯒꯤ ꯔꯤꯚ꯭ꯌꯨꯁ ꯄꯥꯕ ꯌꯥꯏ ꯔꯤꯖꯔꯚꯦꯁꯟꯁ ꯑꯗꯩꯁꯨ ꯌꯥꯝꯅ ꯃꯥꯡꯖꯧꯅꯅ ꯍꯥꯏꯗꯤ ꯋꯦꯜ ꯏꯟ ꯑꯦꯠꯚꯥꯟꯁꯇ ꯇꯧꯕ ꯌꯥꯏ ꯔꯤꯌꯦꯜ ꯇꯥꯏꯝ ꯑꯞꯗꯦꯠꯁꯨ ꯐꯪꯉꯤ ꯃꯣꯏꯗꯤ ꯉꯁꯥꯏꯒꯤ ꯑꯦꯞ ꯋꯦꯕꯁꯥꯏꯠꯁꯇ ꯔꯤꯌꯦꯜ ꯇꯥꯏꯝ ꯑꯞꯗꯦꯠꯁ ꯄ꯭ꯔꯣꯚꯥꯏꯠ ꯇꯧꯕꯗ ꯇ꯭ꯔꯥꯕꯦꯜ ꯇꯥꯏꯝꯁ ꯍꯥꯏꯗꯤ ꯀꯌꯥꯝ ꯗꯤꯂꯦ ꯑꯣꯏꯒꯅꯤ ꯑꯗꯨꯒꯤ ꯄ꯭ꯂꯦꯠꯐꯣꯝ ꯅꯝꯕꯔ ꯑꯗꯨꯒꯤ ꯏꯁꯇꯦꯁꯟ ꯑꯣꯏꯒꯦꯔꯥ ꯕꯁ ꯗꯤꯄꯣꯠ ꯂꯣꯀꯦꯁꯟ ꯑꯣꯏꯒꯦꯔꯥ ꯑꯗꯒꯤ ꯉꯁꯥꯏꯒꯤ ꯇ꯭ꯔꯥꯕꯦꯂꯔꯗ ꯃꯥꯒꯤ ꯖꯔꯅꯤꯁꯨ ꯄ꯭ꯂꯥꯟ ꯇꯧꯕꯗ ꯌꯥꯝꯅ ꯏꯐꯤꯁꯦꯟ ꯃꯦꯅꯔꯗ ꯃꯇꯦꯡ ꯄꯥꯡꯉꯤꯕ ꯑꯗꯨꯒꯤ ꯑꯩꯈꯣꯏꯒꯤ ꯂꯣꯀꯦꯁꯟꯗ ꯍꯥꯏꯔꯒꯅ ꯒꯨꯒꯜ ꯃꯦꯞ ꯑꯩꯈꯣꯏ ꯂꯝꯕꯤ ꯑꯃ ꯈꯪꯗꯕ ꯀꯥꯟꯗ ꯒꯨꯒꯜ ꯃꯦꯞ ꯑꯣꯏꯒꯦꯔꯥ ꯑꯦꯅꯤ ꯑꯣꯟꯂꯥꯏꯟ ꯃꯦꯞꯇ ꯌꯦꯡꯉꯒ ꯅꯦꯚꯤꯒꯦꯠ ꯇꯧꯕ ꯌꯥꯏ ꯂꯝꯕꯤꯗꯣ ꯀꯩꯒꯨꯝꯕ ꯃꯥꯡꯈꯤꯕ ꯇꯥꯔꯒꯁꯨ ꯏꯚꯟ ꯏꯟ ꯌꯥꯝꯅ ꯑꯟꯐꯦꯃꯤꯂꯔ ꯑꯣꯏꯕ ꯂꯣꯀꯦꯁꯟ ꯑꯗꯒꯤ ꯍꯣꯇꯦꯜ ꯑꯣꯏꯒꯦꯔꯥ ꯉꯁꯥꯏꯒꯤ ꯕꯁ ꯗꯤꯄꯣꯠꯇ ꯂꯣꯀꯦꯠ ꯇꯧꯕꯗ ꯃꯐꯝꯗꯨꯗ ꯑꯅꯧꯕ ꯃꯤ ꯑꯣꯏꯕ ꯇꯥꯔꯒꯗꯤ ꯂꯣꯀꯦꯁꯟ ꯊꯤꯕꯗ ꯂꯥꯏꯍꯜꯂꯤ ꯑꯗꯩ ꯀꯃ꯭ꯌꯨꯅꯤꯀꯦꯁꯟꯁꯤꯗꯤ ꯑꯩꯈꯣꯏꯒꯤ ꯗꯦ ꯇꯨꯗꯦ ꯂꯥꯏꯞꯇ ꯌꯥꯝꯅ ꯔꯤꯚꯤꯇꯦꯜ ꯔꯣꯜ ꯑꯃ ꯄ꯭ꯂꯦ ꯇꯧꯔꯒ ꯍꯥꯏꯗꯤ ꯃꯣꯕꯥꯏꯜ ꯑꯦꯞꯁ ꯂꯥꯏꯛ ꯃꯤꯁꯦꯖꯤꯡ ꯇꯧꯕ ꯁꯥꯔꯚꯤꯁ ꯃꯦꯁꯦꯖ ꯇꯧꯕ ꯑꯗꯒꯤ ꯏꯟꯁꯇꯦꯟ ꯀꯃꯨꯅꯤꯀꯦꯁꯟ ꯍꯥꯏꯗꯤ ꯈꯨꯗꯛ ꯈꯨꯗꯛꯇ ꯀꯃꯨꯅꯤꯀꯦꯠ ꯇꯧꯕ ꯉꯝꯕ ꯑꯗꯒꯤ ꯇ꯭ꯔꯥꯟꯁꯄꯣꯔꯇꯦꯁꯟ ꯄ꯭ꯔꯣꯚꯥꯏꯗꯔꯁ ꯑꯗꯒꯤ ꯍꯣꯇꯦꯜ ꯑꯃꯁꯨꯡ ꯐꯦꯂꯣ ꯇ꯭ꯔꯥꯕꯦꯂꯔꯁ ꯂꯩꯔꯤꯁꯤꯡꯁꯦ ꯑꯦꯟꯍꯦꯟꯁ ꯇꯧꯋꯦꯕ ꯑꯗꯨꯒ ꯀꯟꯚꯤꯅꯦꯟꯁꯨ ꯑꯣꯏꯍꯜꯂꯤ ꯉꯁꯥꯏꯒꯤ ꯄ꯭ꯔꯣꯕ꯭ꯂꯦꯝꯁꯦ ꯁꯣꯜꯞ ꯇꯧꯕꯗ ꯀꯃꯨꯅꯤꯀꯦꯁꯟ ꯃꯣꯕꯥꯏꯜ ꯀꯣꯜ ꯍꯥꯏꯒꯦꯔꯥ ꯃꯦꯁꯦꯖ ꯇꯧꯅꯕ ꯍꯥꯏꯒꯦꯔꯥ ꯑꯦꯅꯤ ꯄ꯭ꯔꯣꯕ꯭ꯂꯦꯝ ꯑꯃ ꯊꯣꯛꯄꯗ ꯑꯗꯨꯝ ꯈꯨꯗꯛ ꯈꯨꯗꯛꯇ ꯑꯗꯨꯝ ꯌꯧꯅꯕ ꯉꯝꯃꯦꯕ